ꯑꯩꯅ ꯆꯤꯡ ꯄꯥꯠ ꯇꯨꯔꯦꯟ ꯑꯗꯨꯃꯥꯏꯅ ꯁꯨꯝ ꯀꯣꯏꯔꯒ ꯆꯤꯡꯒꯨꯝꯕ ꯀꯩꯒꯨꯝꯕ ꯂꯩꯕ ꯃꯐꯝꯗ ꯀꯣꯏꯕ ꯆꯠꯄ ꯃꯐꯝ ꯃꯇꯝꯗꯨꯗ ꯊꯦꯡꯖꯤꯜꯂꯛꯄ ꯃꯝꯁꯤꯜꯂꯛꯄ ꯇꯥꯔꯒꯗꯤ ꯑꯩꯅ ꯄꯈꯠꯂꯦ ꯀꯔꯤꯒꯤꯅꯣ ꯑꯃꯝ ꯑꯊꯦꯡ ꯍꯥꯏꯕꯁꯤꯗꯤ ꯑꯐꯕ ꯑꯃꯇ ꯅꯠꯇꯦ ꯆꯤꯡ ꯃꯅꯨꯡꯗꯨꯗ ꯂꯩꯔꯤꯉꯩꯗ ꯀꯣꯏꯔꯤꯉꯩꯗꯨꯗ ꯑꯃꯝꯕꯗꯨꯗ ꯐꯠꯇꯕ ꯃꯤ ꯅꯠꯇ꯭ꯔꯒ ꯁꯥ ꯀꯩ ꯅꯠꯇ꯭ꯔꯒꯅ ꯖꯤꯕ ꯄꯥꯟꯕ ꯑꯃ ꯍꯦꯛꯇ ꯊꯣꯛꯂꯛꯄ ꯃꯇꯝꯗ ꯑꯩ ꯃꯥꯏꯌꯣꯛꯅꯕꯒꯤ ꯆꯥꯡ ꯌꯥꯝꯅ ꯋꯥꯅꯤ ꯑꯃꯝꯕ ꯍꯥꯏꯕꯁꯤꯗꯤ ꯑꯃꯝꯕꯅꯦ ꯎꯟ ꯃꯔꯛꯇ ꯂꯩꯔꯤꯉꯩ ꯃꯇꯝꯗꯁꯨ ꯀꯣꯏꯔꯤꯉꯩ ꯃꯇꯝꯗꯁꯨ ꯀꯔꯤꯒꯨꯝꯕ ꯎꯟ ꯃꯆꯦꯠ ꯑꯃ ꯀꯥꯏꯔꯒ ꯏꯁꯤꯡ ꯑꯣꯜꯂꯛꯄ ꯇꯥꯔꯒꯗꯤ ꯑꯩꯅ ꯋꯥꯕꯒꯤ ꯆꯥꯡꯁꯤ ꯑꯗꯨꯛꯀꯤ ꯃꯇꯤꯛ ꯋꯥꯡꯉꯦ ꯑꯗꯨꯗꯨꯅ ꯌꯥꯔꯤꯕ ꯃꯈꯩ ꯀꯣꯏꯕ ꯆꯠꯄ ꯃꯇꯝꯗ ꯉꯜꯂꯤꯉꯩ ꯃꯇꯝꯗ ꯍꯟꯕꯅ ꯐꯩ ꯆꯤꯡꯁꯥꯡꯗꯕꯨ ꯀꯣꯏꯔꯁꯨ ꯑꯗꯒꯤ ꯄꯥꯠ ꯇꯨꯔꯦꯟꯗꯕꯨ ꯀꯣꯏꯔꯁꯨ ꯃꯇꯥꯡ ꯃꯇꯥꯡꯗꯨꯗ ꯃꯇꯨꯡ ꯏꯟꯅ ꯑꯗꯨꯝ ꯆꯠꯀꯗꯕꯅꯤ ꯌꯦꯡꯒꯗꯕꯅꯤ ꯑꯗꯨꯕꯨ ꯉꯜꯂꯤ ꯁꯥꯔꯤꯉꯩꯗ ꯊꯣꯛꯍꯧꯔꯒ ꯑꯩꯒꯤ ꯃꯐꯝꯗꯣ ꯌꯧꯅ ꯍꯟꯗꯣꯛꯂꯛꯍꯧꯕꯅ ꯈ꯭ꯋꯥꯏꯗꯒꯤ ꯁꯥꯐꯒꯅꯤ ꯑꯩꯅ ꯈꯟꯖꯩ